ꯇ꯭ꯔꯦꯗꯤꯁꯅꯦꯜ ꯐꯥꯔꯃꯤꯡ ꯍꯥꯏꯁꯦ ꯌꯥꯝ ꯀꯥꯟꯅꯕ ꯊꯕꯛꯅꯤ ꯑꯩꯈꯣꯏꯅ ꯊꯕꯛ ꯇꯧꯕ ꯏꯪꯈꯣꯜꯗ ꯊꯧꯕꯛ ꯇꯧꯔꯒ ꯊꯥꯕ ꯑꯦꯟꯁꯥꯡ ꯅꯥꯄꯤ ꯍꯋꯥꯏ ꯑꯣꯏꯔꯣ ꯀꯔꯤ ꯑꯣꯏꯔꯣ ꯊꯥꯈꯤꯕ ꯑꯩꯈꯣꯏꯅ ꯑꯗꯨꯁꯤꯡꯗꯨꯅ ꯌꯣꯜꯂꯒ ꯄꯩꯁꯥ ꯇꯥꯜꯂꯤ ꯑꯗꯨꯒ ꯀꯔꯤꯒꯨꯝꯕ ꯑꯩꯈꯣꯏꯅ ꯊꯥꯈꯤꯕ ꯂꯧ ꯏꯪꯈꯣꯜ ꯑꯗꯨꯗ ꯐꯪꯗꯕ ꯄꯣꯠꯁꯛ ꯑꯗꯨꯕꯨ ꯑꯩꯈꯣꯏꯅ ꯐꯪꯂꯤꯕ ꯄꯩꯁꯥ ꯑꯗꯨꯅ ꯌꯣꯜꯂꯒ ꯑꯃꯨꯛ ꯂꯩꯔꯒ ꯑꯩꯈꯣꯏꯅ ꯆꯥꯏ ꯑꯩꯈꯣꯏꯅ ꯁꯣꯁꯥꯏꯇꯤꯗ ꯑꯣꯏꯔꯣ ꯂꯩꯀꯥꯏꯗ ꯑꯣꯏꯔꯣ ꯌꯨꯝꯗ ꯑꯣꯏꯔꯣ ꯑꯩꯈꯣꯏꯅ ꯂꯩꯔꯤꯕ ꯏꯪꯈꯣꯜ ꯂꯧ ꯑꯗꯨꯗ ꯊꯥꯈꯤꯕ ꯄꯨꯂꯞꯁꯤꯡꯕꯨ ꯇ꯭ꯔꯦꯗꯤꯁꯅꯦꯜ ꯐꯥꯔꯃꯤꯡ ꯑꯗꯨꯁꯨ ꯀꯧꯋꯤ